ꯀꯅꯥ ꯑꯣꯏꯕꯤꯔꯕꯅꯣ ꯍꯥꯏꯕꯤꯌꯨ ꯍꯥꯏꯕꯤꯌꯨ ꯌꯥꯅꯤ ꯍꯥꯏꯕꯤꯌꯨ ꯃꯨꯛꯅꯥ ꯑꯁꯤ ꯌꯦꯡꯕ ꯐꯪꯒꯅꯤ ꯃꯨꯛꯅꯥ ꯍꯥꯏꯕꯁꯤ ꯃꯅꯤꯄꯨꯔꯒꯤ ꯌꯥꯝ ꯉꯜꯂꯤꯉꯩ ꯃꯇꯝꯗꯒꯤ ꯂꯩꯔꯛꯂꯕ ꯂꯥꯏ ꯍꯥꯛꯇꯛꯇꯒꯤ ꯂꯩꯔꯛꯂꯕ ꯃꯁꯥꯟꯅ ꯑꯃꯅꯤ ꯌꯥꯅꯤ ꯌꯥꯅꯤ ꯃꯨꯛꯅꯥ ꯑꯁꯦ ꯃꯤ ꯃꯄꯥꯡꯒꯜ ꯐꯕ ꯃꯤ ꯑꯅꯤꯅ ꯁꯥꯟꯅꯒꯗꯧꯕ ꯃꯁꯥꯟꯅ ꯑꯃꯅꯤ ꯑꯩꯈꯣꯏ ꯅꯨꯄꯤꯒꯤ ꯃꯁꯥꯟꯅ ꯅꯠꯇꯦ ꯅꯨꯄꯥ ꯈꯛꯇꯅ ꯃꯇꯝ ꯃꯇꯝꯒꯤ ꯑꯩꯈꯣꯏ ꯃꯥ ꯁꯥꯟꯅꯕꯒꯤ ꯃꯇꯝ ꯂꯩ ꯑꯩꯈꯣꯏ ꯂꯥꯏ ꯍꯥꯔꯥꯎꯕ ꯑꯗꯨꯒ ꯑꯇꯣꯞ ꯑꯇꯣꯞꯄ ꯁ꯭ꯄꯣꯔꯠꯁꯀꯤ ꯃꯇꯥꯡꯗꯁꯨ ꯑꯩꯈꯣꯏ ꯃꯨꯛꯅꯥꯁꯦ ꯑꯗꯨꯝ ꯍꯥꯞꯄ ꯌꯥꯎꯏ ꯑꯗꯨꯝ ꯌꯦꯡꯕ ꯌꯥꯒꯅꯤ ꯃꯨꯛꯅꯥ ꯑꯁꯤ ꯈꯣꯡꯒ꯭ꯔꯥꯎ ꯁꯦꯠꯂꯒ ꯁꯥꯟꯅꯔꯣꯏ ꯑꯩꯈꯣꯏ ꯑꯩꯈꯣꯏꯒꯤ ꯇ꯭ꯔꯦꯗꯤꯁꯅꯦꯜꯒꯤ ꯑꯣꯏꯕ ꯃꯑꯣꯡꯗ ꯈꯨꯗꯩ ꯁꯦꯠꯂꯒ ꯑꯩꯈꯣꯏ ꯅꯤꯡꯈꯝ ꯂꯥꯛꯂꯒ ꯃꯥꯁꯤ ꯁꯥꯟꯅꯒꯅꯤ ꯁꯥꯟꯅꯔꯤꯕ ꯄ꯭ꯂꯦꯌꯥꯔ ꯑꯗꯨꯅ ꯑꯩꯈꯣꯏ ꯃꯥꯒꯤ ꯃꯥꯒꯤ ꯁꯦꯠꯂꯤꯕ ꯈꯨꯗꯩ ꯅꯤꯡꯈꯝꯗꯨꯗ ꯄꯥꯏꯔꯒ ꯂꯩꯕꯥꯛꯇ ꯇꯥꯍꯟꯕ ꯑꯃꯅ ꯇꯥꯍꯟꯗꯅꯕ ꯑꯃꯅ ꯇꯥꯍꯟꯅꯕ ꯀꯟꯅ ꯃꯨꯛꯅꯔꯒ ꯁꯥꯟꯅꯕ ꯃꯁꯥꯟꯅ ꯑꯃꯅꯤ ꯃꯨꯛꯅꯥ ꯍꯥꯏꯕꯁꯤ ꯑꯗꯨꯝ ꯑꯦꯕꯥꯏꯂꯦꯕꯜ ꯑꯣꯏꯒꯅꯤ ꯑꯗꯨꯝ ꯌꯥꯝ ꯅꯨꯡꯉꯥꯏꯕ ꯃꯐꯝꯅꯤ ꯑꯗꯨꯝ ꯑꯦꯕꯥꯏꯂꯦꯕꯜ ꯑꯣꯏꯒꯅꯤ ꯑꯗꯣꯝ ꯑꯗꯣꯝꯅ ꯂꯥꯛꯄꯤꯕꯗ ꯀꯔꯤꯁꯨ ꯑꯀꯥꯏꯕ ꯂꯝꯕꯤ ꯊꯣꯡꯒꯤ ꯑꯃꯒꯤ ꯃꯩ ꯏꯁꯤꯡꯒꯤ ꯀꯩꯁꯨ ꯑꯋꯥꯠꯄ ꯂꯩꯇꯅ ꯅꯨꯡꯉꯥꯏꯅ ꯑꯗꯨꯝ ꯂꯩꯕ ꯌꯥꯒꯅꯤ ꯑꯥ ꯄꯔ ꯗꯦꯗ ꯑꯗꯨꯝ ꯁꯥꯕ ꯌꯥꯏ ꯃꯟꯂꯤ ꯑꯗꯨꯝ ꯑꯣꯏꯔꯁꯨ ꯌꯥꯏ ꯑꯗꯨꯃ ꯑꯍꯤꯡ ꯑꯃ ꯂꯦꯛꯄꯗ ꯑꯗꯨꯝ ꯃꯥꯒꯤ ꯃꯥꯒꯤ ꯍꯣꯇꯦꯜꯗꯨꯒꯤ ꯀꯟꯗꯤꯁꯟꯒꯤ ꯃꯇꯨꯡ ꯏꯟꯅ ꯑꯗꯨꯝ ꯂꯩꯒꯅꯤ ꯃꯥꯒꯤ ꯑꯥ ꯃꯃꯜꯁꯦ ꯑꯩꯈꯣꯏ ꯀꯗꯥꯏꯗꯒꯤ ꯂꯥꯛꯄꯤꯕ ꯇꯨꯔꯤꯁꯅꯣ ꯁꯣꯝꯁꯤꯕꯣ ꯑꯥ ꯐꯔꯦ ꯐꯔꯦ ꯊꯦꯡꯀ꯭ꯌꯨ